ꯕꯥꯏꯛꯀꯤꯡꯁꯤꯅ ꯑꯩꯈꯣꯏ ꯃꯅꯤꯄꯨꯔꯗ ꯑꯗꯨꯝ ꯀꯥꯟꯅꯕꯗꯤ ꯄꯤ ꯄꯤꯕ ꯍꯥꯏꯁꯦ ꯀꯔꯝꯅ ꯄꯤꯕ ꯍꯥꯏꯕꯗ ꯀꯔꯤꯒꯨꯝꯕ ꯍꯔꯥꯎ ꯀꯨꯝꯍꯩ ꯋꯥꯔꯜꯒꯤ ꯁꯝꯅ ꯍꯥꯏꯔꯕꯗ ꯋꯥꯔꯜ ꯏꯟꯚꯥꯏꯔꯣꯟꯃꯦꯟ ꯗꯦꯒꯨꯝꯕ ꯂꯥꯛꯄꯁꯤꯗ ꯃꯥꯒꯤ ꯐꯨꯔꯤꯠꯇꯁꯨ ꯊꯥꯗꯨꯅ ꯎꯅꯕ ꯈꯣꯠꯅꯕ ꯑꯗꯨꯒ ꯌꯥꯝꯅꯁꯨ ꯒ꯭ꯔꯨꯞ ꯑꯣꯏꯅ ꯒ꯭ꯔꯨꯞꯄꯤꯡ ꯑꯣꯏꯅ ꯆꯠꯄꯗꯁꯨ ꯅꯨꯡꯉꯥꯏ ꯅꯨꯡꯉꯥꯏꯕꯁꯤꯅ ꯃꯔꯝ ꯑꯣꯏꯗꯨꯅ ꯋꯥꯔꯜ ꯏꯟꯚꯥꯏꯔꯣꯟꯃꯦꯟ ꯗꯦ ꯁꯤꯁꯨ ꯐꯖꯅ ꯄꯥꯡꯊꯣꯛꯄ ꯌꯥꯏ ꯑꯗꯨꯒ ꯑꯇꯣꯞꯄ ꯀꯌꯥ ꯀꯌꯥꯁꯨ ꯂꯩ ꯑꯗꯨꯝ ꯄꯥꯡꯊꯣꯛꯄ ꯌꯥꯕ ꯔꯦꯂꯤ ꯁꯤꯡ ꯕꯥꯏꯛ ꯔꯦꯂꯤꯁꯤꯅ ꯑꯗꯨꯅ ꯕꯥꯏꯛꯁꯦ ꯌꯥꯝꯅ ꯍꯧꯖꯤꯛ ꯍꯧꯖꯤꯛꯀꯤ ꯃꯇꯝꯗꯗꯤ ꯌꯥꯝꯅ ꯀꯥꯟꯅꯕ ꯄꯨꯔꯛꯏ